ꯁꯤ ꯇꯣꯝꯊꯤꯟ ꯇꯦꯛꯁꯤ ꯁꯥꯔꯚꯤꯁ ꯅꯠꯇ꯭ꯔꯥ ꯑꯩꯒꯤ ꯃꯤꯡ ꯔꯤꯅꯥ ꯄꯨꯈ꯭ꯔꯝꯕꯝ ꯀꯛꯆꯤꯡ ꯅꯤꯡꯊꯧ ꯂꯩꯀꯥꯏꯗꯒꯤ ꯑꯩꯅ ꯑꯩꯒꯤ ꯃꯔꯨꯞꯁꯤꯡꯒ ꯃꯅꯤꯄꯨꯔ ꯀꯣꯏꯕ ꯆꯠꯄ ꯄꯥꯝꯃꯤ ꯗꯦꯠ ꯁꯤꯛꯁꯇꯤꯟꯗ ꯄꯨꯡ ꯃꯥꯄꯟ ꯗꯒꯤ ꯏꯁꯇꯥꯔꯠ ꯇꯧꯕ ꯄꯥꯝꯃꯤ ꯑꯩꯈꯣꯏ ꯃꯉꯥ ꯁꯨꯔꯤ ꯆꯠꯀꯗꯕ ꯑꯗꯨ ꯑꯩꯅ ꯆꯠꯆꯅꯤꯡꯂꯤꯕ ꯃꯐꯝ ꯁꯤꯡꯗꯨꯗꯤ ꯁꯦꯟꯗ꯭ꯔꯥ ꯃꯣꯏꯔꯥꯡ ꯈꯣꯡꯖꯣꯝ ꯋꯥꯔ ꯀꯝꯄ꯭ꯂꯦꯛꯁ ꯑꯗꯨꯒ ꯀꯪꯂꯥꯅꯤ ꯑꯗꯨꯒꯤꯗꯃꯛ ꯑꯩꯅ ꯇꯦꯛꯁꯤ ꯋꯥꯏꯕꯒꯤ ꯆꯥꯔꯖ ꯑꯗꯨ ꯄꯩꯁꯥ ꯑꯣꯏꯅ ꯄꯤꯕ ꯌꯥꯒꯗ꯭ꯔꯥ